ꯑꯣ ꯍꯧꯖꯤꯛ ꯍꯧꯖꯤꯛ ꯈꯕꯔ ꯅꯍꯥꯟꯋꯥꯏꯗ ꯍꯥꯞꯈꯤꯕ ꯒꯣꯔꯃꯦꯜꯒꯤ ꯍꯥꯏꯗꯤ ꯑꯣꯖꯥ ꯈꯔ ꯂꯧꯅꯤ ꯀꯥꯏꯅ ꯍꯥꯞꯄꯤ ꯑꯗꯣ ꯑꯩꯒꯤ ꯑꯣꯏꯅꯗꯤ ꯌꯥꯝꯅ ꯅꯨꯡꯉꯥꯏꯖꯕ ꯄꯥꯎ ꯑꯣꯏꯔꯦ ꯏꯁꯥꯃꯛꯁꯨ ꯒꯣꯔꯃꯦꯜꯒꯤ ꯁꯥꯔꯕꯤꯁ ꯑꯝꯇꯪꯗꯤ ꯇꯧꯖꯒꯦ ꯍꯥꯏꯅ ꯈꯜꯂꯒ ꯂꯩꯖꯕꯅꯤ ꯑꯗꯣ ꯍꯟꯗꯛ ꯂꯥꯛꯀꯗꯧꯔꯤꯕ ꯁꯤꯗꯥ ꯑꯣꯖꯥ ꯈꯔ ꯂꯧꯒꯗꯧꯔꯤ ꯍꯥꯏ ꯍꯥꯏꯔꯤꯕ ꯄꯥꯎ ꯑꯁꯦ ꯑꯩꯉꯣꯟ ꯑꯩꯒꯤ ꯑꯣꯏꯅꯗꯤ ꯑꯁꯨꯛꯀꯤ ꯃꯇꯤꯛ ꯅꯨꯡꯉꯥꯏꯖꯩ ꯁꯤꯗ ꯑꯦꯄ꯭ꯂꯥꯏ ꯇꯧꯔꯒ ꯑꯩꯁꯨ ꯒꯣꯔꯃꯦꯜꯒꯤ ꯁꯥꯔꯚꯤꯁ ꯑꯃꯇꯪ ꯑꯣꯏꯗꯨꯅ ꯑꯣꯖꯥ ꯃꯆꯥ ꯑꯃꯇꯪ ꯑꯣꯏꯖꯕ ꯐꯪꯖꯔꯗꯤ ꯀꯥꯏꯅ ꯌꯥꯝ ꯈꯟꯖꯩ ꯑꯃꯁꯨꯡ ꯍꯔꯥꯎꯕ ꯄꯥꯎꯁꯨ ꯑꯣꯏꯖꯔꯦ